ꯑꯩ ꯗꯦꯂꯤꯗ ꯆꯠꯂꯨꯔꯦ ꯑꯩꯅ ꯗꯦꯂꯤꯗ ꯇꯥꯖ ꯃꯍꯜ ꯌꯦꯡꯕ ꯆꯠꯂꯨꯕ ꯃꯇꯝꯗ ꯃꯐꯝꯁꯤꯡ ꯑꯗꯨꯒꯤ ꯐꯖꯕ ꯁꯤꯡ ꯑꯗꯨ ꯌꯥꯝꯅ ꯄꯥꯝꯃꯤ ꯃꯐꯝ ꯑꯁꯤꯗꯁꯨ ꯇꯧꯍꯟꯅꯤꯡꯉꯤ ꯑꯩꯅ ꯂꯝ ꯑꯃ ꯈꯪꯗꯕ ꯃꯇꯝꯗ ꯃꯐꯝꯁꯤꯡꯒꯤ ꯃꯤꯑꯣꯏꯁꯤꯡ ꯑꯗꯨꯗ ꯍꯪꯂꯨꯕ ꯃꯇꯝꯗ ꯐꯖꯅ ꯐꯖꯅ ꯈꯨꯝꯕꯤꯔꯛꯏ ꯃꯐꯝꯁꯤꯡ ꯑꯗꯨꯒꯤ ꯃꯤꯑꯣꯏꯁꯤꯡ ꯑꯗꯨꯁꯨ ꯌꯥꯝꯅ ꯐꯩ ꯌꯥꯝꯅ ꯅꯨꯡꯁꯤ